ꯑꯌꯥꯝꯕ ꯌꯥꯔꯦ ꯃꯐꯝ ꯑꯩꯅ ꯌꯧꯒꯗꯕ ꯃꯐꯝꯗ ꯌꯧꯔꯦ ꯈꯥꯝꯕꯤꯔꯣ ꯍꯧꯖꯤꯛ ꯕꯥꯔꯥꯗꯣ ꯏꯌꯥꯝꯕꯒꯤ ꯇꯦꯛꯁꯤꯒꯤ ꯕꯥꯔꯥꯗꯣ ꯑꯩꯉꯣꯟꯗ ꯀꯦꯁ ꯑꯣꯏꯅ ꯂꯩꯇ꯭ꯔꯦ ꯃꯔꯝ ꯑꯗꯨꯅ ꯐꯣꯟꯄꯦ ꯖꯤꯄꯦ ꯅꯠꯇ꯭ꯔꯒ ꯄꯦ ꯇꯤ ꯑꯦꯝ ꯂꯩꯕ꯭ꯔꯥ ꯏꯌꯥꯝꯕꯒꯤ ꯑꯗꯨ ꯄꯤꯕꯤꯔꯣ ꯑꯗꯨꯗ ꯏꯌꯥꯝꯕꯒꯤ ꯑꯇꯥꯕ ꯕꯥꯔꯥꯗꯣ ꯍꯥꯏꯗꯤ ꯀꯥꯞꯁꯟꯖꯔꯛꯀꯦ